ꯊꯝꯕꯥꯜ ꯇꯦꯛꯁꯤ ꯁꯥꯔꯚꯤꯁ ꯑꯣꯐꯤꯁ ꯑꯣꯏꯕꯤꯔꯕ꯭ꯔꯥ ꯑꯩ ꯅꯣꯡꯊꯣꯝꯕꯝ ꯀꯃꯂꯥ ꯗꯦꯕꯤ ꯀꯛꯆꯤꯡ ꯋꯥꯏꯔꯤ ꯊꯣꯉꯥꯝ ꯂꯩꯀꯥꯏꯗꯒꯤꯅꯤ ꯑꯩꯅ ꯇꯥꯡ ꯇꯔꯦꯠ ꯊꯥ ꯑꯅꯤ ꯂꯤꯁꯤꯡ ꯑꯅꯤꯒ ꯀꯨꯟ ꯃꯔꯤꯒꯤ ꯄꯨꯡ ꯇꯔꯥꯗ ꯀꯛꯆꯤꯡꯗꯒꯤ ꯏꯝꯐꯥꯜ ꯆꯠꯄꯒꯤ ꯅꯈꯣꯏꯒꯤ ꯇꯦꯛꯁꯤ ꯑꯁꯤ ꯕꯨꯛ ꯇꯧꯈꯤ ꯗ꯭ꯔꯥꯏꯚꯔꯅꯁꯨ ꯃꯇꯝ ꯆꯥꯅ ꯂꯥꯛꯈꯤ ꯑꯗꯨꯕꯨ ꯀꯣꯚꯤꯠ ꯅꯥꯏꯟꯇꯤꯟ ꯃꯇꯝ ꯑꯣꯏꯕꯅ ꯗ꯭ꯔꯥꯏꯚꯔ ꯑꯗꯨ ꯐꯦꯁ ꯃꯥꯛꯁ ꯁꯤꯖꯤꯟꯅꯗꯦ ꯁꯦꯟꯅꯤꯇꯥꯏꯖꯔ ꯌꯥꯎꯔꯛꯇꯦ ꯂꯨꯔꯕ ꯇꯥꯡꯐꯝ ꯑꯁꯤꯗ ꯃꯤ ꯁꯤꯕ ꯅꯥꯕ ꯃꯌꯥꯝ ꯑꯃ ꯌꯥꯎꯔꯕ ꯃꯇꯝ ꯑꯁꯤꯗ ꯌꯥꯝꯅ ꯆꯦꯛꯁꯤꯟꯗꯦ ꯑꯃꯗꯤ ꯒꯥꯔꯤ ꯃꯅꯨꯡ ꯑꯗꯨꯁꯨ ꯌꯥꯝꯅ ꯃꯣꯠꯂꯤ ꯃꯇꯨꯡꯗ ꯑꯁꯨꯝꯅ ꯇꯧꯔꯒꯗꯤ ꯅꯈꯣꯏꯒꯤ ꯇ꯭ꯔꯥꯟꯁꯄꯣꯔꯠ ꯑꯦꯖꯦꯟꯁꯤ ꯑꯁꯤ ꯀꯁꯇꯃꯔ ꯍꯟꯊꯔꯛꯀꯅꯤ ꯃꯁꯤ ꯇꯧꯗꯅꯕ ꯍꯣꯠꯅꯕꯤꯌꯨ